ꯆꯥꯛ ꯊꯣꯡꯕ ꯑꯁꯦ ꯅꯨꯄꯤ ꯈꯛꯇꯒꯤ ꯊꯕꯛꯅꯤ ꯍꯥꯏꯅ ꯂꯧꯖꯗꯦ ꯅꯨꯄꯥꯁꯨ ꯑꯩꯒꯤ ꯏꯃꯨꯡꯗꯗꯤ ꯅꯨꯄꯥꯅꯁꯨ ꯆꯥꯛ ꯊꯣꯡꯕ ꯃꯇꯦꯡ ꯄꯥꯡꯕꯤ ꯑꯌꯥꯝꯕ ꯃꯇꯝꯗ ꯅꯨꯄꯤꯅ ꯌꯨꯝꯗ ꯂꯩꯕꯅꯤꯅ ꯅꯨꯄꯤꯅ ꯅꯝꯅ ꯆꯥꯛ ꯊꯣꯡꯕꯒꯤ ꯊꯕꯛ ꯇꯧꯋꯤ ꯑꯗꯨꯕꯨ ꯅꯨꯄꯤ ꯅꯨꯄꯥ ꯁꯤꯟ ꯈꯥꯛꯇꯅ ꯍꯣꯠꯅꯃꯤꯟꯅꯕ ꯍꯥꯏꯕꯁꯤꯅ ꯑꯐꯕ ꯌꯨꯝ ꯌꯨꯝꯕꯥꯟꯕ ꯑꯃꯗꯤ ꯑꯣꯏ ꯅꯨꯄꯤ ꯈꯛꯇꯅ ꯊꯣꯡꯒꯗꯕꯅꯤ ꯍꯥꯏꯗꯨꯅ ꯉꯥꯏꯅꯔꯒ ꯂꯩꯅꯗꯦ ꯅꯨꯄꯥꯁꯤꯡꯅ ꯅꯣꯡꯐꯥꯗꯣꯛ ꯊꯣꯡꯕꯗꯨꯅꯕꯨ ꯍꯦꯟꯅ ꯍꯥꯎꯋꯤ ꯍꯥꯏꯅꯁꯨ ꯈꯟꯖꯩ ꯑꯗꯨꯒ ꯅꯨꯄꯤꯅ ꯊꯕꯛ ꯁꯨꯕ ꯏꯃꯨꯡꯒꯤ ꯊꯕꯛ ꯏꯪꯈꯥꯡ ꯍꯣꯠꯅꯕ ꯈꯣꯡ ꯑꯃ ꯑꯃ ꯇꯧꯕ ꯃꯇꯝꯗ ꯑꯩꯒꯤ ꯏꯃꯨꯡꯒꯤ ꯑꯣꯏꯅ ꯑꯩꯒꯤ ꯅꯨꯄꯥꯅ ꯊꯣꯡꯕꯤꯕ ꯃꯇꯝꯗ ꯅꯣꯡ ꯐꯥꯗꯣꯛ ꯃꯔꯛ ꯃꯔꯛꯇ ꯊꯣꯡꯕꯤꯕ ꯑꯣꯏꯕꯅ ꯍꯥꯎꯅ ꯍꯥꯎꯅ ꯊꯣꯡꯉꯤ ꯑꯩꯅ ꯊꯣꯡꯕꯗꯒꯤ ꯃꯥꯅ ꯊꯣꯡꯕꯅ ꯍꯦꯟꯅ ꯍꯥꯎꯋꯤ ꯃꯆꯥꯈꯩꯅꯁꯨ ꯃꯄꯥꯅ ꯊꯣꯡꯕꯅ ꯍꯦꯟꯅ ꯍꯥꯎꯋꯤ ꯍꯥꯏꯗꯨꯅ ꯊꯣꯡꯉꯤ ꯑꯗꯨꯕꯨ ꯑꯃꯔꯣꯝꯗ ꯅꯨꯄꯥꯅ ꯆꯥꯛ ꯊꯣꯡꯉꯦ ꯍꯥꯏꯗꯨꯅ ꯏꯃꯨꯡꯗꯨꯗ ꯀꯩꯁꯨ ꯈꯟꯅꯅꯤꯡꯉꯥꯏ ꯂꯩꯇꯩ ꯍꯥꯏꯕꯗꯤ ꯅꯨꯄꯤ ꯅꯨꯄꯥ ꯌꯨꯝ ꯄꯥꯟꯃꯤꯟꯅꯕ ꯍꯥꯏꯕꯁꯤꯗꯤ ꯑꯉꯝꯕ ꯅꯨꯄꯥ ꯁꯤꯟ ꯅꯨꯄꯤ ꯁꯤꯟ ꯈꯥꯛꯇꯅ ꯍꯣꯠꯅꯃꯤꯟꯅꯕ ꯏꯃꯨꯡ ꯑꯃ ꯍꯥꯏꯕꯗꯣ ꯑꯩꯒꯤ ꯏꯃꯨꯡ ꯑꯣꯏꯖꯩ